ꯍꯧꯖꯤꯛ ꯍꯧꯖꯤꯛ ꯈ꯭ꯋꯥꯏꯗꯒꯤ ꯁꯤꯖꯤꯟꯅꯔꯤꯕ ꯑꯦꯞꯁꯤꯡ ꯑꯗꯨꯗꯤ ꯏꯟꯁꯇꯥꯒ꯭ꯔꯥꯝ ꯐꯦꯁꯕꯨꯛ ꯇ꯭ꯋꯤꯇꯔ ꯏꯁꯅꯦꯞꯆꯥꯠ ꯄꯞꯖꯤ ꯃꯣꯕꯥꯏꯜ ꯂꯤꯖꯦꯟ ꯋꯥꯆꯦꯞ ꯌꯨꯇꯨꯞ ꯑꯥꯃꯥꯖꯣꯟ ꯏꯁꯄꯣꯇꯤꯐꯥꯏ ꯃꯥꯏ ꯖꯤꯑꯣ ꯖꯤꯑꯣ ꯇꯤ ꯚꯤ ꯀ꯭ꯔꯣꯝ ꯑꯁꯤꯅꯆꯤꯡꯅ ꯁꯤꯖꯤꯟꯅꯩ ꯑꯩꯅ ꯄꯥꯎ ꯐꯪꯈꯤꯕ ꯏꯁꯃꯥꯔꯠ ꯐꯣꯟꯁꯤꯡꯒꯤ ꯀꯥꯟꯅꯕꯁꯤꯡ ꯑꯗꯨꯗꯤ ꯏꯁꯃꯥꯔꯠ ꯐꯣꯟ ꯑꯁꯤꯅ ꯑꯊꯥꯞꯄ ꯃꯐꯝ ꯑꯃꯗꯒꯤ ꯃꯐꯝ ꯑꯃꯗ ꯀꯟꯇ꯭ꯔꯤ ꯑꯃꯗꯒꯤ ꯀꯟꯇ꯭ꯔꯤ ꯑꯃꯗ ꯄꯥꯎ ꯐꯥꯎꯗꯣꯛ ꯐꯥꯎꯖꯤꯟ ꯇꯧꯅꯍꯜꯂꯤ ꯑꯃꯗꯤ ꯐꯦꯁ ꯇꯨ ꯐꯦꯁ ꯎꯅꯕ ꯉꯝꯗ꯭ꯔꯒꯁꯨ ꯏꯁꯃꯥꯔꯠ ꯐꯣꯟ ꯑꯁꯤꯒꯤ ꯃꯇꯦꯡꯅ ꯕꯤꯗꯤꯑꯣ ꯀꯟꯐ꯭ꯔꯦꯟꯁꯤꯡꯒꯤ ꯊ꯭ꯔꯨꯗ ꯁꯛ ꯎꯅꯍꯟꯕ ꯉꯝꯍꯜꯂꯤ ꯑꯃꯗꯤ ꯀꯣꯜꯒꯤ ꯃꯇꯦꯡꯅ ꯄꯥꯎ ꯐꯥꯎꯗꯣꯛ ꯐꯥꯎꯖꯤꯟ ꯉꯝꯍꯜꯂꯤ ꯑꯁꯤꯅꯆꯤꯡꯕ ꯏꯁꯃꯥꯔꯠ ꯐꯣꯟꯁꯤꯡꯒꯤ ꯀꯥꯟꯅꯕ ꯐꯪꯍꯜꯂꯤ ꯑꯃꯗꯤ ꯑꯃꯥꯡ ꯑꯇꯥꯁꯤꯡ ꯍꯥꯏꯔꯒꯗꯤ ꯏꯁꯃꯥꯔꯠ ꯐꯣꯟ ꯑꯁꯤꯅ ꯃꯤꯑꯣꯏꯕꯗ ꯑꯦꯗꯤꯛ ꯆꯨꯍꯟꯗꯅ ꯅꯣꯡꯃꯗ ꯇꯧꯗꯕ ꯌꯥꯗ꯭ꯔꯕ ꯃꯊꯧꯗꯥꯡ ꯗꯦꯂꯤ ꯗ꯭ꯌꯨꯇꯤꯁꯤꯡ ꯇꯧꯍꯟꯗꯕꯤꯗ ꯏꯁꯃꯥꯔꯠ ꯐꯣꯟ ꯑꯁꯤꯗ ꯑꯦꯗꯤꯛ ꯇꯥꯈꯤꯗꯅ ꯃꯤꯑꯣꯏ ꯀꯌꯥ ꯃꯥꯡꯍꯜꯂꯤ ꯑꯗꯨꯒ ꯐꯦꯁ ꯇꯨ ꯐꯦꯁ ꯑꯣꯐꯂꯥꯏꯟꯗ ꯃꯤꯇꯤꯡꯒꯨꯝꯕ ꯇꯧꯒꯗꯕꯗꯨ ꯕꯤꯗꯤꯑꯣ ꯀꯟꯐ꯭ꯔꯦꯟꯁꯤꯡꯒꯤ ꯊ꯭ꯔꯨꯗ ꯌꯥꯍꯟꯗꯅ ꯃꯤꯑꯣꯏ ꯀꯌꯥ ꯐꯦꯁ ꯇꯨ ꯐꯦꯁ ꯉꯥꯡꯅꯒꯗꯕ ꯑꯗꯨ ꯏꯁꯃꯥꯔꯠ ꯐꯣꯟ ꯑꯁꯤꯒꯤ ꯃꯇꯦꯡꯅ ꯑꯣꯟꯂꯥꯏꯟꯗ ꯀꯌꯥ ꯇꯧꯈꯤ ꯍꯥꯏꯔꯤꯕ ꯒꯦꯝꯗ ꯑꯦꯗꯤꯛꯇꯥꯗꯅ ꯃꯤꯑꯣꯏ ꯀꯌꯥ ꯑꯉꯥꯡꯁꯤꯡ ꯏꯟꯈꯠꯂꯛꯂꯤꯕ ꯁꯥꯠꯇ꯭ꯔ ꯅꯍꯥꯔꯣꯜ ꯀꯌꯥ ꯏꯁꯃꯥꯔꯠ ꯐꯣꯟ ꯑꯁꯤꯅ ꯑꯦꯗꯤꯛ ꯆꯨꯗꯅ ꯀꯌꯥ ꯑꯃꯥꯡ ꯑꯇꯥ ꯊꯣꯛꯍꯟꯈꯤ